ꯑꯍꯥꯡꯕ ꯏꯁꯤꯡꯗ ꯏꯔꯣꯏꯕ ꯃꯇꯝꯗ ꯑꯩꯒꯤ ꯁꯥꯐꯅꯕ ꯂꯩꯅꯕ ꯄꯥꯝꯕꯩ ꯈꯔ ꯍꯥꯏꯔꯒꯗꯤ ꯑꯣꯛꯁꯤꯖꯦꯟ ꯑꯗꯨꯒ ꯇꯥꯏꯠ ꯑꯣꯏꯕ ꯗ꯭ꯔꯦꯁ ꯑꯗꯨꯒ ꯋꯥꯇꯔ ꯄ꯭ꯔꯨꯐ ꯑꯣꯏꯕ ꯏꯁꯄꯦꯛ ꯍꯦꯝꯂꯦꯠ ꯏꯁꯤꯡ ꯃꯅꯨꯡꯗ ꯏꯔꯣꯏꯕꯗ ꯍꯦꯟꯅ ꯁꯤꯖꯤꯟꯅꯕꯗ ꯅꯨꯡꯉꯥꯏꯕ ꯑꯗꯨꯒꯨꯝꯕ ꯗꯔꯀꯥꯔ ꯑꯣꯏ ꯑꯆꯧꯕ ꯏꯄꯥꯛ ꯇ ꯏꯔꯣꯏꯕ ꯑꯅꯥꯟꯕ ꯅꯨꯡꯖꯥꯎꯒꯨꯝꯕ ꯂꯩꯔꯒꯁꯨ ꯑꯩꯅ ꯂꯥꯟꯊꯣꯛꯑꯒ ꯆꯠꯂꯒ ꯑꯃꯨꯛ ꯏꯔꯣꯏꯕ ꯑꯗꯨꯒ ꯆꯥꯔꯥꯡ ꯑꯗꯒꯤ ꯆꯦꯔꯪꯒꯨꯝꯕ ꯑꯗꯒꯤ ꯑꯀꯟꯕ ꯏꯆꯦꯜꯒꯨꯝꯕ ꯂꯩꯔꯝꯂꯒꯁꯨ ꯃꯇꯦꯛ ꯑꯗꯨ ꯑꯩꯅ ꯅꯥꯊꯩꯔꯒ ꯂꯥꯟꯊꯣꯛ ꯑꯒ ꯆꯠꯂꯒ ꯏꯆꯦꯜ ꯆꯦꯟꯗꯕ ꯃꯐꯝ ꯑꯃꯗ ꯑꯃꯨꯛ ꯏꯔꯣꯏꯔꯒ ꯆꯠꯄ ꯑꯗꯨꯝ ꯌꯥꯏ ꯏꯆꯦꯜ ꯏꯆꯦꯜ ꯂꯩꯔꯝꯃꯒꯁꯨ ꯏꯆꯦꯜꯗꯨꯒꯤ ꯈꯔ ꯆꯠꯂꯒ ꯑꯗꯨꯝ ꯏꯆꯦꯜ ꯌꯥꯝꯅ ꯀꯟꯗꯕ ꯃꯐꯝꯗ ꯑꯗꯨꯝ ꯏꯔꯣꯏꯗꯨꯅ ꯉꯝꯅꯕ ꯃꯐꯝꯗꯨꯒꯤ ꯁꯦꯆꯨꯋꯦꯁꯟ ꯃꯐꯝꯗꯨꯒ ꯆꯥꯟꯅꯕ ꯌꯦꯡꯉ ꯌꯦꯡꯉꯒ ꯑꯗꯨꯝ ꯏꯔꯣꯏꯕ ꯗꯔꯀꯥꯔ ꯑꯣꯏ ꯍꯥꯏꯅ ꯍꯥꯏꯖꯅꯤꯡꯉꯤ ꯃꯐꯝ ꯃꯐꯝꯗꯨꯒꯤ ꯂꯩꯔꯤꯕ ꯑꯃꯣꯠꯄ ꯑꯀꯥꯏꯕ ꯂꯩꯔꯤꯕ ꯃꯐꯝꯗꯨꯒꯤ ꯃꯇꯨꯡ ꯏꯟꯅ ꯉꯝꯅꯕ ꯏꯔꯣꯏꯗꯕꯅꯤ ꯌꯥꯗꯦ ꯈꯟꯅ ꯏꯔꯣꯏꯒꯅꯤ ꯏꯔꯣꯏꯕ ꯇꯥꯔꯁꯨ ꯂꯩꯔꯤꯕ ꯃꯐꯝꯗꯨꯗ ꯅꯨꯡ ꯂꯩꯔꯝꯃꯦ ꯑꯗꯒꯤ ꯑꯃꯣꯠꯄ ꯆꯔꯥꯡ ꯆꯦꯔꯪ ꯀꯔꯤ ꯀꯔꯤ ꯂꯩꯔꯝꯃꯒꯁꯨ ꯊꯩꯗꯣꯛꯑꯒ ꯉꯝꯅꯕ ꯏꯔꯣꯏꯒꯅꯤ ꯍꯥꯏꯅ ꯈꯜꯂꯤ